ꯍꯜꯂꯣ ꯍꯜꯂꯣ ꯀꯔꯤ ꯂꯩꯔꯦ

ꯑꯣ ꯑꯣ ꯗꯣꯛꯇꯔꯒꯨꯝꯕꯗꯤ ꯆꯠꯄ꯭ꯔꯣ ꯍꯣꯁꯄꯤꯇꯥꯜ ꯆꯠꯄ꯭ꯔꯣ

ꯑꯣ ꯂꯤꯐꯂꯣ ꯌꯥꯏꯌꯦ ꯌꯥꯏꯌꯦ ꯃꯤꯁꯤꯡꯁꯦ

ꯑꯥ ꯀꯩ ꯂꯩꯔꯦ ꯍꯧꯖꯤꯛꯀꯥꯟꯁꯦ ꯏꯁꯇꯨꯗꯦꯟ ꯃꯌꯥꯝꯁꯦ ꯂꯤꯐ ꯅꯤꯔꯛꯄ ꯌꯥꯝ ꯂꯩꯌꯦꯕ ꯐꯤꯚꯔ ꯇꯧꯕꯒꯤ ꯍꯧꯖꯤꯛꯀꯥꯟꯒꯤ ꯂꯥꯏꯆꯠ ꯑꯣꯏꯔꯦꯕ ꯁꯤꯁꯦ ꯑꯗꯨꯅ ꯌꯥꯏꯌꯦ ꯑꯗꯨ ꯅꯪꯁꯨ ꯌꯥꯔꯗꯤ ꯈꯔ ꯊꯨꯅ ꯍꯣꯁꯄꯤꯇꯥꯜꯗ ꯌꯦꯡꯕ ꯆꯠꯅꯕ ꯇꯧꯑꯣ ꯑꯗꯨꯒ ꯀ꯭ꯂꯥꯁꯇꯣ ꯊꯨꯅ ꯑꯦꯇꯦꯟ ꯇꯧꯔꯛꯅꯕ ꯍꯣꯠꯅꯧ

ꯅꯥꯕꯀꯣ ꯅꯠꯇ꯭ꯔꯣ ꯂꯩꯕ ꯄꯨꯔꯅꯤꯃꯥꯗꯨ ꯅꯠꯇ꯭ꯔꯣ ꯑꯣ ꯅꯣꯏ ꯄꯦꯔꯦꯟꯁꯈꯩ ꯀꯧꯔꯕꯣ

ꯑꯣ ꯌꯥꯕꯨꯗꯤ ꯌꯥꯏꯌꯦ ꯑꯗꯨ ꯅꯪ ꯍꯌꯦꯡꯗꯨ ꯍꯣꯏ ꯅꯪꯒꯤ ꯂꯤꯐꯇꯨꯕꯨꯗꯤ ꯅꯨꯃꯤꯠ ꯃꯔꯤ ꯃꯉꯥꯒꯤ ꯑꯗꯨꯝ ꯂꯧꯕ ꯌꯥꯌꯦꯕꯀꯣ ꯑꯗꯨ ꯅꯪ ꯌꯥꯔꯗꯤ ꯅꯪ ꯄꯦꯔꯦꯟꯁ ꯈꯣꯏꯗ ꯍꯌꯦꯡ ꯉꯟꯅ ꯂꯥꯛꯅꯕ ꯍꯣꯠꯅꯧ ꯍꯥꯏꯌꯣꯅꯦ ꯑꯗꯨ ꯀꯔꯤ ꯍꯣꯁꯄꯤꯇꯥꯜꯗ ꯆꯠꯀꯦ ꯍꯥꯏꯕ ꯅꯪ ꯑꯣ ꯌꯥꯏꯌꯦ ꯌꯥꯏꯌꯦ ꯌꯥꯔꯗꯤ ꯈꯔ ꯊꯨꯅ ꯍꯣꯁꯄꯤꯇꯥꯜꯗ ꯆꯠꯅꯕ ꯍꯧꯖꯤꯛꯀꯥꯟꯒꯤ ꯂꯥꯏꯆꯠꯁꯦ ꯎꯝ ꯑꯣ ꯅꯣꯏ ꯅꯣꯏ ꯋꯥꯡꯔꯗꯦꯟꯗꯣ ꯅꯣꯏ ꯍꯣꯁꯇꯦꯜꯒꯤ ꯋꯥꯔꯗꯦꯟꯗꯣ ꯑꯗꯨꯗꯁꯨ ꯂꯤꯐ ꯑꯃ ꯏꯔꯝꯃꯣ ꯆꯦ ꯑꯃ ꯑꯗꯨꯒ ꯅꯣꯏ ꯍꯣꯏ ꯅꯪꯗꯤ ꯂꯥꯛꯄ ꯉꯝꯃꯔꯣꯏꯅ ꯏꯁꯀꯨꯜꯗ ꯑꯗꯨꯅ ꯅꯣꯏ ꯍꯣꯁꯇꯦꯜꯒꯤ ꯋꯥꯔꯗꯦꯟꯗꯣ ꯑꯗꯨꯗ ꯂꯤꯐ ꯑꯃ ꯏꯔꯛꯒ ꯃꯥꯅ ꯏꯁꯀꯨꯜ ꯂꯥꯛꯄ ꯃꯇꯝꯗ ꯑꯗꯨꯝ ꯃꯥꯅ ꯑꯩꯉꯣꯟꯗ ꯄꯤꯔꯛꯑꯁꯨ ꯌꯥꯔꯦ ꯍꯥꯏꯕꯗꯤ ꯂꯤꯐ ꯑꯃꯗꯤ ꯗꯔꯀꯥꯔ ꯑꯣꯏꯅꯀꯣ ꯑꯗꯨꯅ ꯌꯥꯔꯗꯤ ꯑꯗꯨ ꯂꯤꯐꯇꯨ ꯅꯪ ꯏꯔꯝꯃꯣ ꯑꯗꯨꯒ ꯅꯃꯥꯅꯕꯤ ꯍꯣꯏ ꯄꯨꯍꯟꯂꯛꯀꯦ ꯍꯥꯏꯔꯁꯨ ꯌꯥꯏꯌꯦ ꯋꯥꯔꯗꯦꯟꯗꯨꯗꯁꯨ ꯄꯤꯔꯝꯃꯁꯨ ꯌꯥꯏꯌꯦ ꯑꯗꯨ ꯅꯪꯅ ꯐꯅ ꯐꯅꯕ ꯇꯧꯔꯝꯃꯣ ꯎꯝ ꯍꯣ ꯍꯣ ꯍꯣꯏ ꯅꯦꯠꯋꯥꯔꯛꯁꯨ ꯅꯨꯡꯉꯥꯏꯇꯦ ꯑꯗꯣ ꯆꯠꯂꯣ ꯆꯠꯂꯣ ꯊꯨꯅ ꯌꯦꯡꯊꯣꯛꯂꯛꯑꯒ ꯅꯥꯕ ꯐꯔꯒ ꯍꯜꯂꯛꯑꯣ ꯍꯣ ꯍꯣ ꯍꯣ ꯍꯣ ꯑꯥ ꯑꯥ ꯑꯥ ꯑꯥ